ꯀꯛꯆꯤꯡ ꯖꯤꯂꯥ ꯑꯁꯤꯗ ꯈ꯭ꯋꯥꯏꯗꯒꯤ ꯃꯔꯨ ꯑꯣꯏꯅ ꯄꯥꯡꯊꯣꯛꯄ ꯀꯨꯝꯍꯩꯁꯤꯡꯒꯤ ꯃꯅꯨꯡꯗ ꯅꯤꯡꯉꯣꯜ ꯆꯥꯛꯀꯧꯕꯁꯨ ꯑꯃꯅꯤ ꯅꯤꯡꯉꯣꯜ ꯆꯥꯛꯀꯧꯕ ꯑꯁꯤꯗ ꯃꯕꯨꯡ ꯃꯧꯄ꯭꯭ꯋꯥ ꯑꯣꯏꯕ ꯁꯤꯡꯅ ꯃꯥꯆꯟ ꯑꯣꯏꯕꯤ ꯃꯆꯦ ꯑꯣꯏꯕꯤ ꯁꯤꯡꯕꯨ ꯀꯌꯥꯕꯨ ꯅꯤꯡꯉꯣꯜꯁꯤꯡꯕꯨ ꯆꯥꯛ ꯀꯧꯔꯒ ꯄꯤꯖꯩ ꯀꯨꯝꯍꯩ ꯑꯁꯦ ꯍꯤꯌꯥꯡꯒꯩꯒꯤ ꯅꯤꯅꯤ ꯄꯥꯟꯕ ꯅꯨꯃꯤꯠꯇ ꯄꯥꯡꯊꯣꯛꯏ ꯆꯥꯛ ꯄꯤꯖꯔꯕ ꯂꯣꯏꯔꯕ ꯃꯇꯨꯡꯗ ꯗꯈꯤꯅ ꯈꯨꯗꯣꯜ ꯄꯤꯅꯗꯨꯅ ꯅꯨꯡꯉꯥꯏ ꯌꯥꯏꯐꯅꯕ ꯊꯧꯅꯤꯖꯩ ꯕꯣꯔ ꯄꯤꯕꯤ